ꯃꯅꯤꯄꯨꯔ ꯃꯁꯛ ꯇꯥꯛꯄ ꯍꯥꯏꯕꯀꯥꯟꯁꯤꯗ ꯉꯁꯥꯏ ꯑꯥꯔꯠꯁ ꯑꯦꯟ ꯀ꯭ꯔꯥꯐꯁꯁꯤꯅ ꯃꯁꯛ ꯇꯥꯛꯑꯦꯕ ꯈꯨꯗꯝ ꯑꯣꯏꯅ ꯍꯥꯏꯔꯕꯗ ꯍꯦꯟꯂꯨꯝꯒꯤ ꯐꯤꯁꯥꯕꯤ ꯃꯌꯥꯝꯁꯤꯅ ꯃꯣꯏ ꯐꯖ ꯐꯖꯔꯕ ꯐꯤ ꯃꯌꯥꯝ ꯄꯨꯊꯣꯛꯇꯨꯅ ꯐꯤꯂꯝ ꯑꯗꯨꯗꯒꯤ ꯐꯦꯁꯟ ꯁꯣ ꯇꯧꯍꯟꯗꯅ ꯑꯗꯨꯗꯒꯤ ꯑꯦꯕꯔꯇꯥꯏꯁ ꯇꯧꯗꯅ ꯈꯣꯠꯇꯅ ꯇꯧꯔꯒ ꯃꯌꯥꯝ ꯑꯃ ꯃꯤ ꯄꯤꯛꯊ꯭ꯔꯤꯕꯤ ꯄꯨꯝꯕꯁꯤꯗ ꯎꯍꯜꯂꯦꯕ ꯁꯤꯒꯨꯝꯕ ꯃꯌꯥꯝꯁꯦ ꯑꯗꯨꯗꯒꯤ ꯑꯁꯤꯗ ꯅꯠꯇꯅ ꯑꯩꯈꯣꯏꯒꯤ ꯋꯥꯒꯤ ꯑꯗꯨꯗꯒꯤ ꯀꯧꯅꯥꯒꯤ ꯑꯗꯨꯗꯒꯤ ꯄꯣꯠꯇ꯭ꯔꯤ ꯃꯌꯥꯝ ꯂꯩꯔꯦꯕ ꯁꯤꯒꯨꯝꯕ ꯐꯖ ꯐꯖꯕ ꯗꯤꯖꯥꯏꯟ ꯃꯌꯥꯝꯑꯁꯤꯃꯛ ꯃꯅꯤꯄꯨꯔꯗ ꯄꯨꯊꯣꯛꯏ ꯑꯗꯨꯗꯩ ꯃꯇꯝ ꯃꯇꯝꯒꯤ ꯃꯇꯨꯡꯏꯟꯅ ꯒꯣꯚꯔꯟꯃꯦꯟꯅꯁꯨ ꯆꯍꯤ ꯈꯨꯗꯤꯡꯒꯤ ꯁꯉꯥꯏ ꯐꯦꯁꯇꯤꯚꯦꯜ ꯁꯤꯜꯂꯤ ꯁꯉꯥꯏ ꯐꯦꯁꯇꯤꯚꯦꯜ ꯑꯁꯤꯗ ꯏꯁꯄꯤꯁꯤꯑꯦꯜ ꯑꯣꯏꯅ ꯏꯁꯄꯤꯁꯤꯑꯦꯜ ꯑꯣꯏꯅ ꯑꯩꯈꯣꯏ ꯍꯦꯟꯂꯨꯝ ꯍꯦꯟꯗꯤꯀ꯭ꯔꯥꯐꯁꯤꯡ ꯁꯤꯡꯒꯤ ꯃꯣꯏꯒꯤ ꯏꯁꯇꯣꯔ ꯃꯣꯏꯒꯤ ꯗꯨꯀꯥꯟ ꯃꯌꯥꯝ ꯑꯃ ꯄꯤꯕꯤꯗꯅ ꯑꯗꯨꯗꯒꯤ ꯑꯗꯨꯗꯒꯤ ꯒꯣꯚꯔꯟꯃꯦꯟꯅ ꯁꯤꯟꯕꯤꯔꯒ ꯃꯦꯂꯥ ꯃꯌꯥꯝ ꯑꯃ ꯄ꯭ꯔꯖꯦꯟ ꯇꯧꯍꯜꯂꯤ ꯃꯦꯂꯥ ꯃꯌꯥꯝ ꯑꯃ ꯌꯥꯎꯍꯜꯂꯤ ꯑꯩꯈꯣꯏꯒꯤ ꯃꯦꯂꯥ ꯃꯌꯥꯝꯗ ꯌꯥꯎꯕꯗ ꯅꯠꯇꯅ ꯑꯁꯤꯒꯤ ꯄꯣꯠꯁꯤꯡꯁꯤꯕꯨ ꯑꯇꯣꯞꯄ ꯃꯄꯥꯟꯒꯤ ꯄꯣꯠꯁꯤꯡ ꯄꯨꯁꯤꯜꯂꯛꯇꯅꯕ ꯑꯩꯈꯣꯏꯒꯤ ꯂꯝꯗꯝꯁꯤꯗ ꯄꯨꯊꯣꯛꯆꯕ ꯄꯣꯠꯁꯤꯡꯁꯤꯅ ꯃꯍꯨꯠ ꯁꯤꯟꯅꯕ ꯐꯤꯂꯝ ꯁꯤꯃꯥ ꯗ꯭ꯔꯃꯥ ꯑꯗꯨꯗꯩ ꯐꯦꯁꯟ ꯁꯣ ꯁꯤꯡꯗꯁꯨ ꯃꯌꯥꯝ ꯑꯃ ꯑꯩꯈꯣꯏꯒꯤ ꯑꯩꯈꯣꯏꯅ ꯁꯥꯖꯕ ꯄꯣꯠꯈꯛꯇꯗ ꯃꯣꯏꯅ ꯎꯠꯂꯦꯕ